ꯑꯩꯈꯣꯏꯒꯤ ꯂꯩꯀꯥꯏꯒꯤ ꯑꯃꯗꯤ ꯑꯩꯈꯣꯏꯒꯤ ꯈꯨꯡꯒꯪꯒꯤ ꯀ꯭ꯂꯕꯁꯤꯡꯅ ꯃꯤꯃꯥꯟꯅꯗ꯭ꯔꯕ ꯁꯝꯅ ꯍꯥꯏꯔꯕꯗ ꯃꯃꯤꯠ ꯇꯥꯡꯕ ꯃꯈꯣꯡ ꯇꯦꯛꯄ ꯃꯈꯨꯠ ꯇꯦꯛꯄ ꯁꯣꯏꯅꯥꯏꯔꯕ ꯀꯌꯥꯁꯤꯗ ꯄꯨꯛꯅꯤꯡ ꯊꯧꯒꯠꯄꯤꯕ ꯑꯣꯏꯅ ꯃꯈꯣꯏꯕꯨ ꯇꯣꯉꯥꯟꯕ ꯒꯦꯝꯁ ꯑꯦꯟ ꯏꯁꯄꯣꯔꯠꯁꯇ ꯁꯔꯨꯛ ꯌꯥꯕꯒꯤ ꯃꯇꯥꯡ ꯑꯃꯁꯨ ꯄꯤꯕꯤ ꯃꯈꯣꯏ ꯃꯁꯦꯜꯒꯤꯗꯃꯛꯇ ꯇꯣꯉꯥꯟꯕ ꯐꯨꯠꯕꯣꯜ ꯃꯅꯥ ꯄꯪꯕꯁꯤꯡꯒꯤ ꯐꯨꯠꯕꯣꯜ ꯁꯤꯟꯕꯤ ꯑꯃꯁꯨꯡ ꯃꯈꯣꯏꯕꯨ ꯃꯅꯥ ꯄꯪꯕꯁꯤꯡꯒꯤ ꯇꯣꯉꯥꯟꯕ ꯎꯕꯒꯤ ꯁꯛꯇꯤ ꯉꯝꯅꯅꯕ ꯇꯣꯉꯥꯟ ꯇꯣꯉꯥꯟꯕ ꯃꯈꯜꯒꯤ ꯏꯁꯄꯣꯔꯠ ꯉꯥꯛꯇ ꯁꯤꯟꯕꯤ ꯃꯃꯤꯠ ꯇꯥꯡꯕꯁꯤꯡꯒꯤꯗꯤ ꯑꯩꯈꯣꯏꯅ ꯇꯣꯉꯥꯟꯕ ꯀꯦꯁ ꯄ꯭ꯔꯥꯏꯖ ꯑꯣꯏꯅꯁꯨ ꯄꯤꯕꯤ ꯃꯈꯣꯏꯒꯤꯗꯃꯛꯇ ꯑꯩꯈꯣꯏꯅꯅ ꯇꯥꯕ ꯉꯝꯕꯒꯤ ꯁꯛꯇꯤ ꯆꯥꯡꯌꯦꯡ ꯇꯧꯕ ꯑꯣꯏꯅ ꯑꯩꯈꯣꯏꯅ ꯍꯥꯏꯗꯣꯛꯈꯤꯕ ꯋꯥꯁꯦ ꯑꯃꯨꯛ ꯍꯜꯂꯒ ꯉꯥꯡꯕ ꯉꯝꯕꯁꯤꯡꯒꯤ ꯃꯔꯛꯇꯒꯤ